ꯚꯥꯔꯠꯇ ꯑꯩꯈꯣꯏꯒꯤ ꯃꯥꯡꯖꯤꯜ ꯊꯥꯅ ꯂꯩꯔꯤꯕ ꯔꯥꯖꯅꯤꯁꯤꯡꯁꯤ ꯑꯩꯒꯤ ꯋꯥꯈꯜꯗꯗꯤ ꯑꯩꯈꯣꯏꯒꯤ ꯕꯤ ꯖꯦ ꯄꯤ ꯑꯗꯒꯤ ꯀꯪꯒ꯭ꯔꯦꯁ ꯑꯗꯒꯤ ꯑꯥꯔ ꯄꯤ ꯑꯥꯏ ꯁꯨꯝ ꯈꯔ ꯂꯩꯈ꯭ꯔꯦ ꯑꯗꯣ ꯃꯣꯏꯒꯤ ꯔꯨꯜꯁꯤꯡꯁꯦ ꯑꯩꯈꯣꯏꯒꯤ ꯃꯣꯏꯒꯤ ꯄꯥꯟꯗꯝꯗꯤ ꯑꯩꯈꯣꯏꯒꯤ ꯍꯤꯌꯨꯃꯦꯟꯅꯤꯖꯝ ꯍꯥꯏ ꯇꯥꯔꯦ ꯑꯩꯈꯣꯏꯒꯤ ꯍꯤꯌꯨꯃꯦꯟꯅꯤꯇꯤ ꯍꯥꯏꯗꯤ ꯃꯤꯑꯣꯏꯕꯁꯦ ꯆꯞ ꯃꯥꯟꯅꯅ ꯂꯩꯃꯤꯟ ꯍꯤꯡꯕ ꯑꯗꯒꯤ ꯂꯥꯏꯔꯕ ꯄꯩꯁꯥ ꯄꯥꯏꯕ ꯆꯞ ꯃꯥꯟꯅꯅ ꯊꯝꯕ ꯑꯗꯨ ꯁꯃꯥꯖꯁꯤꯗ ꯂꯩꯔꯤꯕ ꯑꯩꯈꯣꯏꯒꯤ ꯏꯟꯗꯤꯌꯥ ꯃꯅꯨꯡꯁꯤꯗ ꯐꯖ ꯐꯖꯕ ꯃꯐꯝꯁꯤꯡ ꯂꯩꯔꯤꯁꯦ ꯇꯨꯔꯤꯁ ꯁꯦꯟꯇꯔ ꯑꯣꯏꯗꯅ ꯑꯩꯈꯣꯏꯒꯤ ꯃꯄꯥꯟ ꯂꯝꯒꯤ ꯑꯧꯠꯁꯥꯏꯠ ꯀꯟꯇ꯭ꯔꯤꯒ ꯂꯤꯡꯛ ꯂꯩꯅꯕ ꯃꯌꯥꯝꯅ ꯂꯝ ꯀꯣꯏꯕ ꯂꯥꯛꯍꯟꯅꯤꯡꯅꯕ ꯑꯩꯈꯣꯏꯒꯤ ꯐꯖ ꯐꯖꯅ ꯃꯐꯝ ꯁꯤꯇꯤꯒꯁꯦ ꯑꯩꯈꯣꯏꯒꯤ ꯌꯥꯝ ꯅꯥꯟꯅ ꯁ꯭ꯃꯥꯔꯠ ꯁꯤꯇꯤꯒ ꯑꯣꯏꯗꯅ ꯂꯩꯕ ꯈꯣꯠꯄꯁꯦ ꯃꯣꯏꯒꯤꯗꯤ ꯑꯩꯈꯣꯏꯒꯤ ꯄꯥꯟꯗꯝꯁꯤꯡꯁꯦ ꯑꯗꯨꯝ ꯑꯌꯥꯝꯕꯅ ꯏꯃꯥꯟ ꯃꯥꯟꯅꯩ ꯍꯥꯏ ꯇꯥꯔꯦ